ꯃꯐꯝ ꯑꯁꯤꯗ ꯉꯥꯃꯤ ꯉꯥꯃꯤꯒꯤ ꯁꯤꯟ ꯐꯨꯔꯨꯞ ꯑꯃꯠꯇ ꯂꯩꯇꯦ ꯀꯥꯡꯂꯨꯞ ꯈꯔꯁꯨ ꯀꯥꯡꯂꯨꯞꯁꯤꯡꯁꯨ ꯑꯃꯠꯇ ꯂꯩꯇꯦ ꯑꯗꯨꯒ ꯄꯨꯜꯂꯞ ꯃꯣꯏ ꯉꯥꯃꯤꯁꯤꯡ ꯄꯨꯜꯂꯞ ꯄꯨꯟꯁꯤꯜꯂꯒ ꯂꯩꯕꯁꯨ ꯂꯩꯃꯤꯟꯅꯗꯦ ꯉꯥꯃꯤꯁꯤꯡꯅ ꯄꯥꯡꯊꯣꯛꯄ ꯍꯔꯥꯎ ꯀꯨꯝꯍꯩ ꯍꯥꯏꯌꯣ ꯍꯥꯏꯔꯒꯗꯤ ꯉꯥꯃꯤꯁꯤꯡꯅ ꯌꯥꯝꯅ ꯍꯔꯥꯎꯖꯕ ꯀꯨꯝꯍꯩ ꯈꯔ ꯑꯗꯨꯝ ꯂꯩꯖꯩ ꯅꯤꯉꯣꯜ ꯆꯥꯛꯀꯧꯕ ꯂꯥꯛꯄ ꯉꯥꯒꯤ ꯃꯊꯧ ꯂꯥꯛꯄ ꯃꯇꯝꯗ ꯃꯣꯏꯅ ꯉꯥꯁꯤꯡ ꯌꯣꯟꯕꯗꯣ ꯑꯗꯨ ꯌꯥꯝꯅ ꯍꯔꯥꯎꯖꯩ ꯃꯈꯣꯏꯁꯨ ꯉꯥꯁꯤꯡ ꯌꯣꯛꯆꯔꯤꯕ ꯉꯥꯁꯤꯡ ꯑꯗꯣ ꯌꯣꯟꯗꯣꯏꯅꯤ ꯃꯔꯝ ꯑꯁꯤꯅ ꯏꯃꯨꯡ ꯃꯅꯨꯡ ꯄꯨꯗꯣꯏꯅꯤ ꯑꯗꯨꯅ ꯀꯩꯒꯨꯝꯕ ꯍꯔꯥꯎ ꯀꯨꯝꯍꯩ ꯂꯥꯛꯇ꯭ꯔꯕ ꯇꯥꯔꯒꯗꯤ ꯉꯥꯃꯤꯁꯤꯡ ꯑꯗꯣ ꯃꯣꯏꯁꯨ ꯑꯋꯥꯕ ꯑꯣꯏꯗꯣꯏꯅꯤ ꯏꯃꯨꯡ ꯃꯅꯨꯡ ꯃꯆꯥ ꯃꯁꯨꯒꯤ ꯍꯣꯠꯅꯕꯗ ꯑꯗꯣ ꯀꯨꯝꯍꯩ ꯍꯥꯏꯌꯣ ꯍꯥꯏꯔꯒꯗꯤ ꯉꯥꯒꯤ ꯉꯥꯒꯤ ꯀꯨꯝꯍꯩ ꯂꯥꯛꯄ ꯍꯥꯏꯔꯒꯗꯤ ꯆꯥꯛꯀꯧꯕ ꯂꯥꯛꯄꯁꯦ ꯃꯣꯏ ꯌꯥꯝꯅ ꯍꯔꯥꯎꯖꯩ ꯃꯁꯤ ꯃꯉꯥꯏꯔꯦ ꯉꯥꯒꯤ ꯉꯥꯃꯤꯁꯤꯡꯒꯤ ꯐꯨꯔꯨꯞ ꯍꯥꯏꯌꯣ ꯍꯥꯏ ꯇꯥꯔꯒꯗꯤ ꯀꯩꯁꯨ ꯊꯣꯏꯗꯣꯛꯄꯗꯤ ꯂꯩꯇꯦꯕ